ꯏꯝꯐꯥꯜ ꯋꯦꯁ ꯗꯤꯁꯇ꯭ꯔꯤꯛꯀꯤ ꯃꯅꯨꯡ ꯆꯟꯅ ꯃꯤꯌꯥꯝꯒꯤ ꯑꯣꯏꯕ ꯄꯣꯠꯊꯥꯅꯕ ꯁꯦꯝꯂꯤꯕ ꯃꯐꯝ ꯑꯁꯨꯛꯀꯤ ꯃꯇꯤꯛ ꯌꯥꯝꯅ ꯂꯩꯈ꯭ꯔꯦ ꯃꯁꯤꯒꯤ ꯃꯅꯨꯡꯗ ꯈꯔꯗꯪ ꯄꯜꯂꯒꯗꯤ ꯃꯌꯥꯝꯅ ꯑꯗꯨꯝ ꯕꯤ ꯇꯤ ꯄꯥꯛ ꯑꯗꯒꯤ ꯁꯤꯟꯃꯥ ꯉꯩꯍꯥꯛ ꯌꯦꯡꯅꯕꯒꯤ ꯁꯪꯀꯔ ꯇꯣꯀꯤꯁ ꯑꯁꯤꯅꯆꯤꯡꯕ ꯑꯗꯨꯝ ꯄꯟꯕ ꯌꯥꯏ